ꯍꯜꯂꯣ ꯑꯣ ꯏꯆꯦ ꯄ꯭ꯔꯤꯌꯣꯗꯥ ꯅꯠꯇ꯭ꯔꯣ ꯑꯣ ꯆꯥꯛ ꯆꯥꯔꯕꯣ ꯑꯩ ꯖꯦꯁꯃꯤꯅꯦ ꯀꯔꯤ ꯏꯟꯖꯥꯡ ꯆꯥꯔꯃꯣ ꯎꯝ ꯀꯩꯗꯧꯔꯝꯃꯤꯅꯣ ꯅꯣꯡꯅꯒ ꯅꯣꯡ ꯆꯨꯕꯒ

ꯎꯝ ꯎꯝ ꯍꯋꯥꯏ ꯊ꯭ꯔꯥꯛꯀꯨꯝꯕꯗꯤ ꯊꯥꯗ꯭ꯔꯕꯥ ꯍꯟꯗꯛꯇꯤ

ꯑꯣ ꯑꯩꯁꯨ ꯕ꯭ꯔꯣꯀꯣꯂꯤꯒ ꯌꯥꯝ ꯊꯥꯔꯤꯌꯦ ꯅꯣꯡꯃꯥ ꯀꯣꯏꯔꯛꯑꯣ ꯑꯗꯨꯒ ꯌꯦꯡꯉꯨ ꯂꯥꯛꯑꯣ

ꯑꯇꯣꯞꯄ ꯑꯁ ꯍꯩ ꯀꯩꯅꯣꯗꯣ ꯗ꯭ꯔꯥꯒꯣꯟ ꯐ꯭ꯔꯨꯠꯇꯨ ꯑꯗꯨꯁꯨ ꯊꯥꯔꯤꯌꯦ ꯍꯟꯗꯛꯇꯤ ꯄꯥꯟꯗꯣꯏꯔꯥ ꯄꯥꯜꯂꯣꯏꯗ꯭ꯔꯥ ꯈꯪꯗꯦ ꯎꯝ ꯍꯟꯗꯛ ꯈꯛꯇ ꯊꯥ ꯍꯧꯕꯗ ꯉꯥꯏꯔꯤꯌꯦ ꯑꯗꯨꯏ ꯑꯁ ꯇꯤꯜꯍꯧꯒ ꯈꯔ ꯊꯥꯔꯦ ꯌꯥꯝ ꯁꯨꯅ ꯊꯥꯗ꯭ꯔꯦꯗ ꯍꯟꯗꯛꯇꯤ ꯑꯉꯥꯡꯅꯒ ꯀꯩꯅꯣ ꯇꯧꯕꯅꯤꯅ ꯑꯉꯥꯡ ꯆꯦꯟꯕꯅꯤꯅ ꯊꯥꯕꯁꯨ ꯉꯝꯗꯦ ꯏꯪꯒꯣꯟꯂꯣꯝꯗ ꯃꯥꯏ ꯏꯪꯒꯣꯟꯗ ꯑꯣꯟꯁꯤꯟꯕꯁꯨ ꯉꯝꯗ꯭ꯔꯦ ꯑꯗꯅ ꯑꯇꯣꯞꯄ ꯑꯥ ꯍꯋꯥꯏꯃꯨꯕꯤꯒꯨꯝꯕ ꯈꯔꯒ ꯊꯥꯔꯤ ꯍꯣꯏ ꯑꯩꯈꯣꯏ ꯍꯤꯡꯒꯣꯟꯗꯨ ꯃꯅꯤꯡꯒꯤ ꯑꯗꯨꯗ ꯑꯗꯨꯝ ꯊꯥꯔꯦ ꯗ꯭ꯔꯥꯒꯣꯟ ꯐ꯭ꯔꯨꯠꯇꯨꯅ ꯑꯃꯨꯛ ꯅꯥꯀꯟꯗ ꯊꯥꯔꯦ ꯍꯣꯏ ꯑꯉꯥꯡꯅꯁꯨ ꯍꯌꯦꯡ ꯄꯥꯜꯂꯛ ꯀꯥꯟꯗ ꯆꯥꯕ ꯐꯩ ꯍꯥꯏꯕꯗꯨꯗ ꯊꯣꯛ ꯊꯥꯖꯤꯜꯂꯕ ꯎꯝ ꯑꯥꯂꯨ ꯑꯥꯂꯨꯗꯤ ꯌꯥꯝ ꯊꯥꯗ꯭ꯔꯦ ꯈꯤꯇꯪꯗꯤ ꯊꯥꯔꯤ ꯌꯣꯡꯆꯥꯛꯁꯨ ꯄꯥꯜꯂꯤ ꯍꯌꯦꯡ ꯈꯔ ꯄꯤꯔꯛꯀꯦ ꯃꯔꯨ ꯈꯔ ꯑꯥ ꯃꯃꯥꯡꯒꯤꯗꯣ ꯈꯔ ꯈꯔ ꯃꯔꯨꯗꯤ ꯈꯔ ꯈꯔ ꯇꯣꯡ ꯍꯧꯔꯛꯑꯦꯕ ꯑꯗꯨ ꯍꯦꯛꯂꯛ ꯀꯥꯟꯗ ꯈꯔ ꯄꯤꯔꯛꯀꯦ ꯎꯝ ꯍꯧꯖꯤꯛꯇꯤ ꯍꯋꯥꯏ ꯃꯔꯨꯁꯨ ꯌꯥꯝ ꯏꯁꯥꯅ ꯈꯔ ꯊꯥꯔ ꯀꯩꯅꯣ ꯇꯧꯗ꯭ꯔꯗꯤ ꯍꯣꯏ ꯍꯣꯏ ꯏꯆꯦ ꯑꯗꯨꯗꯤ ꯍꯣꯏ ꯀꯣꯏꯔꯛꯑꯣ ꯑꯥ ꯍꯣꯏ ꯍꯣꯏ ꯊꯝꯃꯦꯀꯣ ꯑꯗꯨꯗꯤ